ꯑꯩꯁꯦ ꯍꯧꯖꯤꯛ ꯁꯦ ꯌꯨꯝꯗꯁꯨ ꯆꯠꯀꯗꯕꯅꯤ ꯑꯗꯣ ꯑꯣꯛꯇꯣ ꯑꯁꯦ ꯍꯨꯖꯤꯛ ꯄꯥꯀꯤꯡ ꯑꯁꯦ ꯀꯗꯥꯏꯗ ꯂꯩꯕꯅꯣ ꯍꯥꯏꯕꯗꯣ ꯑꯩ ꯍꯧꯖꯤꯛ ꯈꯪꯕ ꯉꯝꯗ꯭ꯔꯦ ꯑꯗꯣ ꯌꯥꯔꯥꯒꯗꯤ ꯑꯣꯛꯇꯣ ꯄꯥꯀꯤꯡ ꯑꯁꯦ ꯀꯗꯥꯏꯗ ꯐꯪꯒꯗꯕꯅꯣ ꯍꯥꯏꯕꯗꯣ ꯑꯃꯨꯛꯇꯪ ꯇꯥꯛꯄꯤꯔꯒꯗꯤ ꯅꯨꯉꯥꯏꯖꯒꯅꯤ